ꯃꯐꯝ ꯑꯁꯤꯗ ꯕꯦꯇꯅꯔꯤ ꯗꯣꯛꯇꯔꯁꯤꯡ ꯂꯩ ꯃꯈꯣꯏ ꯑꯁꯤ ꯀꯔꯝꯅ ꯇꯧꯏ ꯍꯥꯏꯕꯗꯤ ꯁꯥ ꯁꯟ ꯀꯔꯤꯒꯨꯝꯕ ꯅꯥꯔꯛ ꯌꯦꯛꯂꯛꯄ ꯇꯧꯔꯕꯗꯤ ꯃꯈꯣꯏꯅ ꯂꯥꯏꯌꯦꯡꯉꯤ ꯑꯃꯁꯨꯡ ꯁꯥ ꯁꯟꯁꯤꯡꯒꯤ ꯍꯛꯁꯦꯜꯒꯤ ꯐꯅ ꯊꯝꯅꯕ ꯃꯈꯣꯏꯅ ꯇꯣꯏꯅ ꯍꯥꯏꯒꯟꯕꯁꯤꯡ ꯑꯗꯨꯗꯤ ꯑꯦꯋꯥꯔꯅꯦꯁ ꯇꯧꯗꯨꯅ ꯃꯈꯣꯏꯕꯨ ꯃꯁꯥ ꯃꯎ ꯐꯅ ꯊꯝꯅꯕꯒꯤꯗꯃꯛ ꯇꯔꯨ ꯇꯅꯥꯟꯅ ꯊꯝꯕ ꯂꯨꯅ ꯅꯥꯟꯅ ꯊꯝꯕ ꯑꯀꯣꯏꯕꯗꯨ ꯍꯤꯗꯥꯛ ꯂꯥꯡꯊꯛ ꯐꯖꯅ ꯀꯥꯞꯊꯣꯛꯄꯤꯕ ꯀꯔꯤꯒꯨꯝꯕ ꯅꯥꯔꯛꯄ ꯌꯥꯎꯔꯕꯗꯤ ꯃꯈꯣꯏꯗ ꯄꯥꯎ ꯄꯤꯕꯤꯔꯛꯎ ꯍꯥꯏꯅ ꯇꯥꯛꯄꯤ ꯑꯩꯍꯥꯛꯀꯤ ꯁꯥ ꯁꯟꯁꯤꯡ ꯑꯗꯨ ꯆꯍꯤ ꯑꯅꯤꯃꯨꯛꯀꯤ ꯃꯃꯥꯡꯗ ꯌꯣꯟꯊꯣꯛꯈ꯭ꯔꯦ ꯑꯗꯨꯒ ꯑꯅꯧꯕ ꯑꯃꯨꯛ ꯂꯩꯖꯕꯅꯤ ꯁꯥ ꯁꯟꯁꯤꯡ ꯑꯃꯠꯇ ꯃꯥꯟꯅꯗꯕꯅ ꯃꯁꯥ ꯃꯎ ꯐꯕ ꯆꯥꯎꯖꯟ ꯊꯤꯕꯁꯨ ꯀꯌꯥ ꯌꯥꯎꯏ ꯆꯥꯎꯖꯟ ꯊꯤꯕꯁꯤꯡ ꯑꯗꯨꯗꯤꯒꯤ ꯍꯛꯁꯦꯜꯒꯤ ꯁꯦꯜ ꯆꯥꯗꯤꯡ ꯑꯣꯏꯅ ꯈꯔ ꯃꯈꯩꯗꯤ ꯆꯍꯤ ꯆꯍꯤꯒꯤ ꯃꯥꯟꯅꯗꯕꯅ